ꯑꯩꯅ ꯑꯋꯥꯡꯕ ꯆꯤꯡ ꯀꯥꯕ ꯃꯇꯝꯗ ꯑꯀꯤꯕ ꯍꯥꯏꯔꯒꯗꯤ ꯆꯩꯔꯥꯎ ꯆꯤꯡ ꯀꯥꯕ ꯃꯇꯝꯗ ꯑꯩꯅ ꯈ꯭ꯋꯥꯏꯗꯒꯤ ꯀꯤꯕ ꯑꯣꯏꯈꯤ ꯅꯨꯃꯤꯠ ꯑꯗꯨꯗ ꯑꯩꯉꯣꯟꯗ ꯀꯤꯈꯤꯕ ꯍꯥꯏꯔꯒꯗꯤ ꯑꯩꯅ ꯈꯤꯇꯪ ꯋꯥꯡꯅ ꯀꯥꯕ ꯍꯧꯔꯛꯂꯕ ꯃꯇꯨꯡꯗ ꯍꯜꯂꯒ ꯌꯦꯡꯊꯔꯛꯄ ꯃꯇꯝꯗ ꯑꯩꯉꯣꯟꯗ ꯑꯩꯒꯤ ꯊꯝꯃꯣꯏꯗ ꯑꯀꯤꯕ ꯄꯣꯛꯈꯤ ꯈꯣꯡ ꯂꯩꯊꯦꯛꯇꯨꯅ ꯅꯥꯟꯊꯈ꯭ꯔꯗꯤ ꯅꯠꯇ꯭ꯔꯒ ꯈꯨꯗꯤ ꯑꯃꯗꯒꯤ ꯑꯣꯟꯊꯈ꯭ꯔꯗꯤ ꯍꯥꯏꯅ ꯄꯥꯈꯠꯂꯤ ꯅꯨꯡꯁꯥ ꯁꯥꯕꯅ ꯃꯔꯝ ꯑꯣꯏꯔꯒ ꯑꯩꯉꯣꯟꯗ ꯀꯣꯛ ꯉꯥꯎꯕ ꯁꯣꯔ ꯍꯣꯟꯕ ꯅꯨꯡꯉꯥꯏꯇꯕ ꯑꯁꯤꯅꯆꯤꯡꯕ ꯋꯥꯈꯜ ꯀꯌꯥꯁꯨ ꯊꯦꯡꯅꯈꯤ ꯑꯗꯨꯒ ꯏꯁꯤꯡ ꯃꯔꯝ ꯆꯥꯅ ꯎꯍꯧꯗꯕꯅ ꯃꯔꯝ ꯑꯣꯏꯔꯒ ꯑꯩꯅ ꯍꯦꯟꯅ ꯋꯥꯈꯤꯕ ꯑꯩꯅ ꯆꯤꯡ ꯑꯗꯨ ꯀꯥꯕꯗ ꯑꯩꯒꯤ ꯒꯥꯔꯠ ꯑꯣꯏꯅ ꯆꯩ ꯑꯃ ꯐꯥꯎ ꯄꯥꯏꯍꯧꯗꯕ ꯑꯁꯤꯅ ꯑꯩꯒꯤ ꯑꯀꯤꯕ ꯑꯣꯏꯈꯤ ꯑꯁꯨꯝ ꯑꯁꯨꯝ ꯇꯧꯗꯨꯅ ꯑꯩꯅ ꯌꯧꯗꯕ ꯌꯥꯗꯦ ꯍꯥꯏꯗꯨꯅ ꯑꯀꯤꯕ ꯑꯁꯤ ꯃꯥꯏꯊꯤꯔꯒ ꯑꯩꯒꯤ ꯑꯩ ꯆꯤꯡꯊꯛ ꯌꯧꯔꯛꯈꯤ ꯆꯤꯡꯊꯛ ꯌꯧꯔꯛꯂꯕ ꯃꯇꯨꯡꯗ ꯑꯩꯅ ꯍꯟꯗꯨꯅ ꯌꯦꯡꯊꯔꯛꯄꯗ ꯑꯩ ꯌꯥꯝꯅ ꯀꯤꯖꯈꯤ ꯑꯋꯥꯡꯕ ꯀꯥꯕ ꯆꯤꯡ ꯅꯠꯇ꯭ꯔꯒ ꯌꯨꯝ ꯌꯥꯝꯅ ꯋꯥꯡꯂꯕꯗꯤ ꯑꯩꯉꯣꯟꯗ ꯑꯀꯤꯕ ꯄꯣꯛꯏ